ꯃꯣꯟꯇꯦꯁꯣꯔꯤ ꯁ꯭ꯇꯥꯏꯜ ꯑꯣꯐ ꯑꯦꯖꯨꯀꯦꯁꯟ ꯏꯟꯇ꯭ꯔꯗ꯭ꯌꯨꯁ ꯇꯧꯔꯛꯇꯨꯅ ꯃꯅꯤꯄꯨꯔꯗ ꯏꯟꯇꯔꯅꯦꯁꯅꯦꯜ ꯁ꯭ꯀꯨꯜꯒꯤ ꯐ꯭ꯔꯦꯟꯁꯥꯏꯖꯁꯤ ꯀꯌꯥ ꯑꯃꯁꯨ ꯍꯥꯡꯂꯛꯂꯤ ꯃꯇꯝ ꯑꯃꯗ ꯀꯦꯊꯂꯤꯛ ꯁ꯭ꯀꯨꯜꯁꯤꯡꯅ ꯃꯔꯨꯑꯣꯏꯅ ꯃꯔꯨꯑꯣꯏꯕ ꯊꯧꯗꯥꯡ ꯂꯧꯔꯝꯕ ꯃꯅꯤꯄꯨꯔꯒꯤ ꯄ꯭ꯔꯥꯏꯕꯦꯠ ꯑꯦꯖꯨꯀꯦꯁꯟ ꯁꯦꯛꯇꯔꯗ ꯉꯁꯤꯗꯤ ꯑꯍꯦꯟꯕ ꯄ꯭ꯂꯦꯌꯥꯔꯁꯤꯡ ꯆꯡꯉꯛꯇꯨꯅ ꯇꯣꯉꯥꯟ ꯇꯣꯉꯥꯟꯕ ꯃꯈꯜꯒꯤ ꯑꯦꯖꯨꯀꯦꯁꯟꯁꯤꯡ ꯄꯤꯕ ꯍꯧꯔꯛꯂꯤ ꯈꯨꯗꯝ ꯑꯣꯏꯅ ꯍꯥꯏꯔꯕꯗ ꯃꯅꯤꯄꯨꯔꯗ ꯀꯣ ꯑꯦ ꯀꯣꯑꯦꯗ ꯁ꯭ꯀꯨꯜꯁꯤꯡꯒꯤ ꯆꯥꯡ ꯌꯥꯝꯅ ꯋꯥꯡꯈꯠꯂꯛꯂꯤ ꯍꯥꯏ ꯁꯀꯨꯜ ꯂꯦꯕꯦꯜꯗ ꯈꯛꯇ ꯅꯠꯇꯅ ꯍꯥꯌꯔ ꯁꯦꯀꯦꯟꯗꯔꯤ ꯂꯦꯕꯦꯜꯗ ꯑꯥꯔꯠꯁ ꯑꯃꯁꯨꯡ ꯁꯥꯏꯟꯁꯀꯤ ꯁ꯭ꯀꯨꯜꯁꯤꯡ ꯑꯉꯛꯄ ꯐꯪ ꯃꯁꯤꯡ ꯑꯉꯛꯄ ꯐꯪꯅ ꯍꯦꯡꯒꯠꯂꯛꯂꯤ ꯃꯈꯣꯏ ꯀ꯭ꯋꯥꯂꯤꯇꯤꯒꯤ ꯃꯇꯥꯡꯗ ꯏꯖ ꯀ꯭ꯋꯥꯂꯤꯇꯤ ꯏꯖ ꯑꯦꯖꯨꯀꯦꯁꯟꯒꯤ ꯀ꯭ꯋꯥꯂꯤꯇꯤꯒꯤ ꯃꯇꯥꯡꯗ ꯄ꯭ꯔꯥꯏꯕꯦꯠ ꯁ꯭ꯀꯨꯜꯁꯤꯡꯅ ꯄꯤꯔꯤꯕ ꯑꯦꯖꯨꯀꯦꯁꯟ ꯑꯁꯤ ꯊꯣꯏꯅ ꯅꯣꯞꯄ ꯅꯠꯇꯦ ꯇꯧꯕꯇꯕꯨ ꯁꯦꯜ ꯌꯥꯝꯅ ꯆꯪꯕ ꯀꯣꯆꯤꯡꯒꯤ ꯆꯠꯅꯕꯤ ꯂꯥꯛꯄ ꯇꯨꯏꯁꯟꯒꯤ ꯆꯠꯅꯕꯤ ꯂꯥꯛꯄ ꯑꯁꯤꯅꯆꯤꯡꯕꯁꯤꯡ ꯑꯁꯤꯅ ꯑꯦꯖꯨꯀꯦꯁꯟ ꯑꯁꯤ ꯑꯐꯕ ꯑꯦꯖꯨꯀꯦꯁꯟ ꯐꯪꯒꯦ ꯍꯥꯏꯔꯒꯗꯤ ꯁꯦꯜ ꯀꯥ ꯍꯦ ꯍꯦꯟꯅ ꯆꯪꯕꯒꯤ ꯐꯤꯕꯝ ꯑꯃ ꯑꯣꯏꯔꯛꯂꯤ ꯁꯦꯜ ꯊꯨꯝꯒꯤ ꯐꯤꯕꯝꯁꯨ ꯑꯩꯈꯣꯏ ꯏꯃꯨꯡꯁꯤꯡꯅ ꯄ꯭ꯔꯥꯏꯕꯦꯠ ꯁ꯭ꯀꯨꯜꯁꯤꯡꯗ ꯇꯝꯕ ꯒꯤ ꯆꯥꯡ ꯌꯥꯝ ꯅꯦꯝꯊꯔꯛꯂꯤ ꯁꯔꯀꯥꯔꯒꯤ ꯑꯣꯏꯕ ꯃꯍꯩ ꯂꯣꯏꯁꯪꯁꯤꯡ ꯄꯕ꯭ꯂꯤꯛ ꯑꯦꯖꯨ ꯑꯦꯖꯨꯀꯦꯁꯟ ꯄ꯭ꯔꯣꯕꯥꯏꯗꯔꯁꯤꯡ ꯃꯇꯝ ꯈꯔ ꯀꯥ ꯍꯦꯟꯅ ꯐꯤꯕꯝ ꯐꯠꯂꯨꯗ꯭ꯔꯕ ꯃꯇꯨꯡꯗ ꯉꯁꯤꯗꯤ ꯑꯍꯣꯡꯕ ꯀꯌꯥ ꯑꯃ ꯎꯕ ꯐꯪꯂꯛꯂꯤ ꯀ꯭ꯋꯥꯂꯤꯐꯥꯏꯠ ꯑꯣꯏꯕ ꯑꯣꯖꯥꯁꯤꯡ ꯅ ꯃꯊꯧ ꯐꯖꯅ ꯇꯧꯕ ꯃꯇꯝ ꯑꯣꯏꯔꯛꯄꯅ ꯁꯔꯀꯥꯔꯒꯤ ꯑꯣꯏꯕ ꯁ꯭ꯀꯨꯜꯁꯤꯡꯁꯨ ꯄ꯭ꯔꯥꯏꯕꯦꯠ ꯁ꯭ꯀꯨꯜꯁꯤꯡꯒ ꯆꯥꯡꯗꯝꯅꯕ ꯍꯧꯕ ꯍꯧꯔꯛꯂꯦ ꯉꯁꯤ ꯉꯁꯤꯃꯛꯀꯤ ꯆꯠꯅꯔꯤꯕ ꯇꯨꯏꯁꯟꯒꯤ ꯀꯜꯆꯔ ꯑꯁꯤꯅ ꯃꯅꯤꯄꯨꯔꯒꯤ ꯏꯖꯨꯀꯦꯁꯟ ꯁꯤꯁꯇꯦꯝꯗ ꯑꯆꯧꯕ ꯆꯩꯊꯦꯡ ꯑꯃ ꯄꯤꯗꯕꯗꯤ ꯅꯠꯇꯦ